ꯑꯩꯅ ꯄꯥꯈꯤꯕ ꯂꯩ ꯂꯥꯏꯒꯤ ꯂꯥꯏꯔꯤꯛꯁꯤꯡꯒꯤ ꯃꯅꯨꯡꯗ ꯑꯩꯈꯣꯏꯅ ꯍꯤꯟꯗꯨꯒꯤ ꯂꯥꯏꯔꯤꯛꯁꯤꯡꯗ ꯃꯔꯨꯑꯣꯏꯅ ꯃꯍꯥꯕꯥꯔꯠ ꯑꯃꯁꯨꯡ ꯔꯃꯥꯌꯟꯅꯆꯤꯡꯕꯁꯤꯡꯗ ꯑꯩꯈꯣꯏꯒꯤ ꯁꯠꯇ꯭ꯌ ꯃꯦꯕ ꯖꯌꯇꯦ ꯍꯥꯏꯔꯤꯕ ꯀꯣꯠ ꯑꯁꯤ ꯌꯥꯝ ꯇꯣꯏꯅ ꯄꯟꯕ ꯊꯦꯡꯅꯖꯩ ꯑꯗꯨꯒ ꯍꯥꯏꯔꯤꯕ ꯀꯣꯠ ꯑꯁꯤꯅ ꯇꯥꯛꯂꯤꯕꯗꯤ ꯀꯔꯤꯅꯣ ꯍꯥꯏꯕ ꯃꯇꯝꯗ ꯑꯩꯈꯣꯏꯒꯤ ꯂꯥꯟꯕꯨ ꯂꯥꯟꯗ꯭ꯔꯕꯗꯤ ꯑꯆꯨꯝꯕꯅ ꯑꯩꯈꯣꯏꯒꯤ ꯃꯃꯩꯊꯪꯗ ꯃꯥꯏ ꯄꯥꯛꯑꯦ ꯍꯥꯏꯔꯤꯕꯁꯦ ꯑꯩꯈꯣꯏꯒꯤ ꯁꯇ꯭ꯌ ꯃꯦꯕ ꯖꯌꯇꯦ ꯍꯥꯏꯔꯤꯕ ꯄꯣꯠ ꯑꯁꯤꯅ ꯑꯩꯈꯣꯏꯒꯤ ꯇꯥꯛꯑꯦ ꯑꯗꯨꯗꯨꯅ ꯑꯩꯈꯣꯏꯅ ꯂꯥꯟꯕꯨ ꯂꯥꯟꯗ꯭ꯔꯕꯗꯤ ꯍꯤꯔꯝ ꯈꯨꯗꯤꯡꯃꯛꯇ ꯑꯩꯈꯣꯏ ꯑꯁꯦ ꯁꯛꯁꯦꯁ ꯑꯣꯏꯕ ꯉꯝꯒꯅꯤ ꯍꯥꯏꯕꯁꯦ ꯍꯥꯏꯔꯤꯕ ꯀꯣꯠ ꯑꯁꯤꯗꯒꯤ ꯑꯩꯈꯣꯏꯅ ꯄꯔꯥ ꯑꯣꯏꯅ ꯑꯩꯈꯣꯏꯅ ꯇꯝꯕ ꯄꯥꯝꯖꯕꯗꯣ ꯑꯩꯈꯣꯏ ꯑꯣꯏ